ꯍꯜꯂꯣ

ꯀꯔꯤ ꯍꯥꯏꯅꯣ ꯑꯝꯨꯛꯀ ꯍꯥꯏꯔꯛꯑꯣ ꯕꯥꯔꯕꯤ ꯍꯤꯌꯥꯔ ꯁ꯭ꯇꯥꯏꯜꯒꯨꯝꯕ ꯑꯗꯨꯒ ꯕꯣꯕ ꯀꯨꯝꯕ ꯂꯦꯕꯦꯜꯒꯨꯝꯕ ꯀꯨꯝꯕ ꯚꯤ ꯁꯦꯞ ꯏꯁꯇ꯭ꯔꯦꯠ ꯑꯗꯨꯒꯨꯝꯕ ꯆꯥꯔꯦ ꯎꯝ ꯀꯥꯡꯁꯣꯏ ꯆꯥꯔꯦ ꯁꯣꯃꯗꯤ ꯀꯔꯤ ꯃꯊꯦꯜ ꯆꯥꯔꯝꯃꯒꯦ ꯎꯝ ꯑꯗꯨꯝ ꯅꯨꯡꯉꯥꯏꯔꯤ ꯀꯔꯤ ꯍꯥꯏꯗꯣꯏꯅꯣ ꯈꯪꯗꯦ ꯕꯥꯔꯕꯤ ꯍꯤꯌꯥꯔ ꯁ꯭ꯇꯥꯏꯜꯗ ꯑꯣꯏꯅ ꯀꯛꯁꯦ

ꯑꯧ ꯌꯥꯏꯌꯦ ꯁꯝ ꯀꯂꯔ ꯇꯧꯔꯁꯨ ꯌꯥꯏꯌꯦ

ꯍꯣꯏ ꯌꯥꯏꯌꯦ ꯀꯛꯑꯣ ꯑꯗꯨꯝ ꯂꯦꯡꯖꯨꯝ ꯁ꯭ꯋꯥꯏꯗ ꯊꯝꯃꯛꯑꯣ ꯑꯧ ꯌꯥꯔꯤ ꯎꯝ ꯄꯥꯝꯃꯦ ꯒꯣꯜꯗꯦꯜ ꯕ꯭ꯔꯥꯎꯟ ꯑꯣꯏꯅ ꯇꯧꯁꯦ

ꯀꯔꯤ ꯍꯥꯏꯅꯤ ꯑꯧ ꯌꯥꯅꯤꯌꯦ ꯑꯗꯣ ꯀꯔꯤ ꯍꯥꯏꯅ ꯂꯩꯒꯦ ꯁꯤ ꯍꯥꯏꯗꯤ ꯃꯤꯡꯁꯦ ꯑꯦ ꯑꯥ ꯑꯣ ꯑꯗꯨꯝ ꯍꯣꯏ ꯑꯣ ꯑꯗꯨꯗꯤ ꯏꯃꯥꯟꯅꯕꯤꯁꯤꯡꯁꯨ ꯍꯥꯏꯗꯤ ꯍꯥꯏꯔꯒꯦ ꯑꯧ ꯂꯥꯛꯆꯒꯦ ꯌꯥꯅꯤ ꯎꯝ ꯑꯗꯨꯝ ꯂꯥꯏꯟꯗ ꯂꯥꯛꯑꯦ ꯌꯥꯝ ꯄꯥꯝꯖꯔꯦ